ꯑꯣ ꯀꯧꯅꯥꯒꯤꯁꯤꯔꯣ ꯁꯤ ꯀꯧꯅꯥꯒꯤꯁꯦ ꯑꯣ ꯍꯣꯏ ꯁꯤ ꯍꯦꯟꯕꯦꯛ ꯍꯦꯟꯕꯦꯛꯁꯤꯅ ꯂꯨꯄꯥ ꯆꯥꯅꯤꯅꯦꯕꯀꯣ ꯆꯥꯅꯤ ꯂꯩꯔꯦ ꯀꯧꯅꯥꯁꯤꯅ ꯍꯦꯟꯕꯦꯛꯁꯤꯅ ꯆꯥꯅꯤ ꯐꯛꯁꯤꯅ ꯆꯥꯍꯨꯝꯀꯣ ꯐꯛꯁꯤꯅ ꯆꯥꯍꯨꯝ ꯑꯗꯨꯒ ꯁꯤꯒꯨꯝꯕ ꯐꯥꯟꯒꯨꯝꯕ ꯁꯥꯕ ꯃꯑꯣꯡꯁꯦ ꯐꯥꯟꯃꯛ ꯐꯝ ꯗꯤꯖꯥꯏꯟꯒꯤ ꯐꯥꯟꯅꯦꯕ ꯁꯤꯁꯦ ꯑꯗꯨꯝꯕ ꯁꯤꯒꯨꯝꯕꯁꯤꯅ ꯑꯗꯨꯝ ꯆꯥꯝꯃ ꯌꯥꯡꯈꯩꯒꯨꯝꯕꯗ ꯐꯪꯒꯅꯤ

ꯂꯩ ꯃꯄꯨꯝꯗ ꯑꯣꯏꯔꯗꯤ ꯐꯛꯇ ꯑꯗꯨꯃꯥꯏ ꯑꯣꯏꯔꯅꯤ ꯍꯦꯟꯕꯦꯛꯁꯤꯅ ꯆꯥꯅꯤ ꯑꯧ ꯑꯗꯨ ꯑꯣ ꯄꯤꯁ ꯀꯌꯥꯃꯨꯛ ꯄꯤꯁ ꯀꯌꯥꯃꯨꯛꯀꯨꯝꯕ ꯄꯥꯝꯒꯦ ꯑꯣꯀꯦ ꯑꯗꯨꯑꯣꯏꯔꯗꯤ ꯍꯦꯟꯕꯦꯛꯁꯦ ꯇꯋꯦꯟꯇꯤ ꯊꯥꯔꯇꯤ ꯑꯣꯏꯔꯒꯗꯤ ꯑꯃꯗꯨꯗꯤ ꯐꯛꯇꯨꯗꯤ ꯇ꯭ꯋꯦꯟꯇꯤꯒꯨꯝꯕ ꯑꯗꯨꯑꯣꯏꯔꯗꯤ ꯍꯣꯏ ꯑꯗꯨꯕꯨꯗꯤ ꯃꯃꯜꯒꯨꯝꯕꯗꯤ ꯇꯥꯕ ꯌꯥꯒꯅꯤꯕꯀꯣ ꯑꯗꯨꯃꯨꯛ ꯂꯧꯔꯗꯤꯀꯣ ꯑꯗꯨꯕꯨꯗꯤ ꯑꯩꯅ ꯍꯣꯏ ꯑꯩꯅ ꯑꯦꯗꯖꯁ ꯇꯧꯕꯤꯔꯒꯦ ꯄꯨꯡꯗꯣ ꯑꯗꯣ ꯅꯣꯏ ꯅꯣꯏ ꯉꯁꯤ ꯉꯁꯤ ꯈꯨꯗꯛꯇ ꯄꯨꯅꯤ ꯍꯥꯏꯔꯥ ꯀꯃꯥꯏ ꯇꯧꯕ꯭ꯔꯥ ꯑꯗꯨ ꯅꯪ ꯄꯦꯛꯀꯤꯡꯒꯨꯝꯕ ꯉꯁꯤ ꯄꯥꯝꯃꯦ ꯍꯥꯏꯔꯗꯤ ꯑꯩ ꯉꯁꯤ ꯒꯣꯗꯥꯎꯟꯗꯒꯤ ꯄꯨꯊꯣꯛꯀꯗꯧꯕꯅꯦꯕꯀꯣ ꯑꯗꯨ ꯒꯣꯗꯥꯎꯟꯗꯒꯤ ꯄꯨꯊꯣꯛꯀꯅꯤ ꯍꯥꯏꯕꯗꯤ ꯅꯪꯅ ꯉꯁꯤ ꯄꯥꯝꯃꯦ ꯍꯥꯏꯔꯗꯤ ꯉꯁꯤ ꯄꯨꯒꯅꯤ ꯍꯥꯏꯕꯗꯤ ꯑꯩꯅ ꯇꯧꯕꯤꯔꯒꯦ

ꯌꯧꯔꯣꯏ ꯌꯧꯔꯣꯏ ꯏꯅꯛ ꯅꯛꯑꯦ ꯀꯨꯏꯔꯣꯏ ꯀꯨꯏꯔꯣꯏ ꯐꯔꯦ ꯐꯔꯦ ꯑꯗꯣ ꯁꯥꯔꯈꯣꯏ ꯀꯞꯀꯨꯝꯕꯗꯤ ꯂꯩꯇ꯭ꯔꯦ ꯍꯧꯖꯤꯛ ꯌꯥꯔꯦ ꯁꯥꯔꯈꯣꯏꯅ ꯄꯥꯝꯃꯗꯤ ꯑꯩꯅ ꯃꯃꯜꯗꯣ ꯍꯥꯏꯕꯤꯔꯒꯦ ꯅꯪ ꯇꯨ ꯐꯤꯞꯇꯤ ꯇꯨ ꯊꯥꯕꯗꯣ ꯋꯥꯟ ꯐꯤꯞꯇꯤꯗ ꯁꯥꯕꯤꯔꯒꯦ ꯕꯦꯛꯅ ꯇꯨ ꯐꯤꯞꯇꯤꯅꯦ ꯍꯥꯏꯔꯗꯤ ꯇꯨ ꯐꯤꯞꯇꯤꯅꯦ ꯍꯥꯏꯔꯗꯤ ꯑꯩꯅ ꯇꯨ ꯍꯟꯗ꯭ꯔꯦꯠꯇ ꯁꯥꯕꯤꯔꯒꯦ ꯌꯥꯕ꯭ꯔꯥ ꯅꯣꯏ ꯄꯤꯁ ꯈꯔ ꯂꯧꯒꯅꯤ ꯍꯥꯏꯕꯒꯤ ꯑꯇꯣꯞꯄꯗꯗꯤ ꯇꯥꯗꯤ ꯇꯥꯗꯕꯅꯦꯕ ꯑꯗꯨꯃꯥꯏꯅ ꯐꯔꯦ ꯑꯗꯨꯗꯤ ꯑꯩꯅ

ꯑꯣ ꯐꯔꯦ ꯂꯩꯇ꯭ꯔꯦ ꯑꯗꯨꯒꯨꯝꯕꯗꯤ ꯁꯥꯎꯕ ꯌꯥꯗ꯭ꯔꯦ ꯐꯔꯦ ꯐꯔꯦ ꯑꯗꯨꯑꯣꯏꯔꯗꯤ ꯑꯩꯅ ꯂꯣꯏꯁꯤꯜꯂꯒꯦ ꯑꯩꯅ ꯍꯧꯖꯤꯛ ꯂꯧꯔ ꯊꯝꯃꯒꯦꯀꯣ ꯑꯩꯅ ꯐꯣꯟ ꯇꯧꯔꯛꯑꯒꯦ ꯑꯣꯖꯥꯒꯤ ꯅꯪꯒꯤ ꯅꯝꯕꯔꯗꯣ ꯁꯤ ꯂꯩꯔꯕꯅꯤꯅ ꯑꯩꯅ ꯐꯣꯟ ꯐꯠ ꯇꯧꯔꯛꯑꯒꯦꯀꯣ ꯍꯧꯖꯤꯛ ꯒꯣꯗꯥꯎꯟꯗꯩ ꯂꯧꯔꯒ ꯐꯔꯦ ꯐꯔꯦ ꯑꯗꯨꯗꯤ ꯊꯝꯃꯒꯦ ꯍꯣꯏ ꯍꯣꯏ ꯐꯔꯦ ꯐꯔꯦꯀꯣ ꯑꯗꯨꯗꯤ ꯊꯝꯃꯒꯦ